ꯅꯍꯥꯛ ꯁꯥꯇ꯭ꯔ ꯑꯃ ꯑꯣꯏꯅ ꯅꯣꯡꯃꯗ ꯀꯔꯤ ꯀꯔꯤ ꯇꯧꯕꯒꯦ ꯍꯥꯏꯕꯗꯣ ꯍꯥꯏꯕꯤꯔꯛꯄ ꯌꯥꯒꯗ꯭ꯔꯥ ꯌꯥꯒꯅꯤ ꯍꯥꯏꯖꯔꯛꯀꯦ ꯑꯩꯍꯥꯛ ꯁꯥꯇ꯭ꯔ ꯑꯃ ꯑꯣꯏꯅ ꯑꯌꯨꯛ ꯄꯨꯡ ꯃꯔꯤꯗ ꯍꯧꯒꯠꯂꯤ ꯑꯗꯨꯒ ꯑꯩ ꯂꯥꯏꯔꯤꯛ ꯄꯥꯅꯕꯒꯤꯗꯃꯛꯇ ꯍꯣꯏ ꯑꯩ ꯂꯥꯏꯔꯤꯛ ꯄꯥꯕ ꯊꯕꯛꯇꯣ ꯇꯧꯗ꯭ꯔꯤꯉꯥꯏꯒꯤ ꯃꯔꯛꯇ ꯑꯩ ꯃꯥꯏ ꯇꯥꯊꯣꯛꯏ ꯑꯃꯗꯤ ꯕ꯭ꯔꯁꯅ ꯆꯤꯡꯕ ꯇꯧꯊꯣꯛꯏ ꯑꯗꯨꯒ ꯆꯥ ꯊꯛꯇꯣꯛꯂꯕ ꯃꯇꯨꯡꯗ ꯑꯩꯅ ꯁ꯭ꯀꯨꯜꯗ ꯑꯣꯖꯥꯅ ꯇꯥꯛꯂꯛꯈꯤꯕꯗꯨ ꯉꯥꯛꯇꯪ ꯃꯥꯏꯟ ꯐ꯭ꯔꯦꯁ ꯑꯣꯏꯅꯕꯒꯤꯗꯃꯛꯇ ꯑꯩꯅ ꯄꯨꯊꯣꯛꯑꯒ ꯄꯥꯖꯩ ꯑꯗꯨꯒ ꯑꯩꯅ ꯄꯨꯡ ꯇꯔꯨꯛꯃꯨꯛ ꯇꯥꯔꯛꯄ ꯑꯗ꯭ꯋꯥꯏꯗ ꯑꯃꯨꯛꯀ ꯑꯩ ꯍꯧꯒꯠꯂꯒ ꯏꯃꯨꯡꯒꯤ ꯃꯇꯦꯡ ꯄꯥꯡꯖꯩ ꯌꯨꯝ ꯁꯤꯠꯂꯤ ꯀꯣꯟ ꯐꯦꯡꯉꯤ ꯑꯗꯨꯗꯨꯒ ꯑꯩꯒꯤ ꯑꯗꯨ ꯂꯣꯏꯔꯒ ꯑꯃꯨꯛꯀ ꯑꯩꯒꯤ ꯁ꯭ꯀꯨꯜ ꯆꯠꯅꯉꯥꯏꯒꯤ ꯍꯥꯏꯕꯗꯤ ꯏꯁꯤꯡ ꯕꯣꯇꯜ ꯍꯥꯞꯆꯤꯟꯕ ꯈꯣꯠꯄ ꯂꯥꯏꯔꯤꯛ ꯁꯨꯕ꯭ꯔꯥ ꯈꯣꯠꯄ꯭ꯔꯥ ꯌꯦꯡꯊꯣꯛꯆꯩ ꯑꯗꯨꯗꯨꯒ ꯑꯃꯨꯛꯀ ꯑꯩ ꯀꯩꯗꯧꯋꯦ ꯑꯩꯒꯤ ꯈꯣꯡꯎꯞ ꯁ꯭ꯀꯨꯜ ꯈꯣꯡꯎꯞ ꯇꯩꯊꯣꯛꯆꯩ ꯑꯗꯨꯗꯨꯒ ꯑꯩ ꯁ꯭ꯀꯨꯜ ꯆꯠꯅꯕꯒꯤꯗꯃꯛꯇ ꯆꯥꯛ ꯊꯤ ꯑꯗꯨꯒ ꯆꯥꯛ ꯆꯥꯔꯕ ꯃꯇꯨꯡꯗ ꯑꯩ ꯉꯥꯏꯍꯥꯛꯇꯪ ꯄꯣꯊꯥꯏ ꯑꯗꯨꯗꯨꯒ ꯑꯃꯨꯛꯀ ꯁ꯭ꯀꯨꯜ ꯐꯤ ꯁꯦꯠꯂꯤ ꯁꯦꯠꯂꯒ ꯑꯩ ꯁ꯭ꯀꯨꯜꯗ ꯆꯠꯂꯤ ꯑꯗꯨꯒ ꯁ꯭ꯀꯨꯜꯗ ꯑꯣꯖꯥꯅ ꯇꯥꯛꯂꯛꯄꯁꯤꯡꯗꯣ ꯑꯩ ꯍꯥꯏꯕꯗꯤ ꯐꯖꯅ ꯇꯥꯔꯛꯏ ꯑꯗꯨꯒ ꯃꯔꯨ ꯑꯣꯏꯕꯁꯤꯡꯗꯨꯅ ꯂꯥꯏꯔꯤꯛꯇ ꯈꯣꯠꯆꯤꯜꯂꯒ ꯄꯨꯔꯛꯏ ꯕꯣꯏꯗ ꯁꯤꯟꯕ ꯌꯥꯕꯅ ꯕꯣꯏꯗ ꯁꯤꯜꯂꯛꯏ ꯑꯗꯨꯗꯨꯒ ꯑꯃꯨꯛ ꯁ꯭ꯀꯨꯜ ꯍꯜꯂꯛꯂꯕ ꯃꯇꯨꯡꯗ ꯑꯩ ꯉꯥꯏꯍꯥꯛꯇꯪ ꯄꯣꯊꯥꯔꯒ ꯑꯃꯨꯛ ꯆꯥꯛ ꯆꯔꯥ ꯋꯥꯟꯊꯣꯛꯑꯦ ꯑꯗꯨꯒ ꯉꯥꯏꯍꯥꯛꯇꯪ ꯁ꯭ꯀꯨꯜ ꯍꯜꯂꯛꯄꯒꯤ ꯋꯥꯕꯒꯤ ꯑꯣꯏꯅ ꯉꯥꯏꯍꯥꯛꯇꯪ ꯄꯣꯊꯥꯏ ꯑꯗꯨꯗꯨꯒ ꯍꯧꯒꯠꯂꯛꯂꯒ ꯑꯩ ꯏꯁꯤꯡ ꯅꯣꯝꯕ ꯎꯝꯕꯅꯆꯤꯡꯕ ꯇꯧꯖꯩ ꯏꯃꯨꯡꯒꯤ ꯑꯦꯟꯁꯥꯡ ꯁꯦꯝꯕꯅꯆꯤꯡꯕ ꯑꯗꯨ ꯂꯣꯏꯔꯒ ꯑꯩ ꯂꯥꯏꯔꯤꯛ ꯄꯥꯖꯩ ꯂꯥꯏꯔꯤꯛ ꯄꯥꯔꯒ ꯂꯥꯏꯔꯤꯛ ꯄꯥꯔꯒ ꯑꯃꯨꯛ ꯑꯩꯁꯦ ꯉꯥꯏꯍꯥꯛꯇꯪꯒꯨꯝꯕ ꯍꯥꯏꯕꯗꯤ ꯉꯥꯛꯇꯪ ꯁꯥꯟꯅꯔꯦ ꯁꯥꯟꯅꯕꯁꯤ ꯂꯣꯏꯔꯒ ꯑꯃꯨꯛꯀ ꯑꯩ ꯆꯥꯒꯨꯝꯕ ꯊꯛꯑꯦ ꯑꯗꯨꯗꯨꯒ ꯑꯗꯨꯒ ꯑꯩ ꯑꯃꯨꯛꯀ ꯍꯜꯂꯛꯑꯒ ꯆꯥ ꯊꯛꯂꯕ ꯃꯇꯨꯡꯗ ꯑꯩ ꯂꯥꯏꯔꯤꯛ ꯄꯥꯅꯕꯒꯤꯗꯃꯛꯇ ꯇꯧꯋꯦ ꯉꯥꯁꯥꯏ ꯁ꯭ꯀꯨꯜꯗ ꯑꯣꯖꯥꯅ ꯇꯥꯛꯂꯛꯈꯤꯕ ꯄꯔꯥꯁꯤꯡꯗꯣ ꯍꯥꯏꯕꯗꯤ ꯃꯔꯨ ꯑꯣꯏꯕ ꯄꯣꯏꯟꯁꯤꯡꯗꯣ ꯈꯣꯠꯆꯤꯜꯂꯛꯄꯁꯤꯡꯗꯣ ꯑꯩ ꯄꯨꯊꯣꯛꯑꯒ ꯄꯥꯏ ꯄꯥꯔꯕ ꯃꯇꯨꯡꯗ ꯑꯃꯨꯛꯀ ꯍꯣꯝꯋꯥꯛꯀꯨꯝꯕ ꯄꯤꯔꯛꯄ꯭ꯔꯥ ꯌꯦꯡꯉꯦ ꯑꯗꯨ ꯌꯦꯡꯉꯅꯤ ꯑꯗꯨꯒ ꯄꯤꯔꯛꯑꯒꯅ ꯇꯧꯔꯦ ꯑꯗꯨꯒ ꯄꯤꯔꯛꯇ꯭ꯔꯒꯅ ꯍꯥꯏꯕꯗꯤ ꯐꯥꯔꯛꯑꯣ ꯍꯥꯏꯕꯁꯨ ꯃꯌꯥꯝ ꯌꯥꯎꯋꯦ ꯀꯣꯏꯁꯟꯒꯨꯝꯕ ꯄꯤꯔꯛꯄꯗꯣ ꯑꯟꯁꯔ ꯁꯦꯝꯗꯣꯛꯑꯦ ꯑꯗꯨꯒ ꯑꯃꯨꯛꯀ ꯄꯥꯔꯦ ꯐꯥꯔꯒ ꯑꯃꯨꯛ ꯏꯔꯦ ꯑꯗꯨꯒ ꯐꯖꯅ ꯐꯥꯗꯣꯛꯂꯕ ꯃꯇꯨꯡꯗ ꯑꯩ ꯉꯥꯏꯍꯥꯛꯇꯪ ꯄꯣꯊꯥꯔꯦ ꯑꯃꯨꯛꯀ ꯑꯩ ꯏꯁꯤꯡꯒꯨꯝꯕ ꯈꯔ ꯊꯝꯃꯦ ꯇꯦꯕꯜꯗ ꯑꯗꯨꯒ ꯑꯃꯨꯛꯀ ꯑꯩ ꯂꯥꯏꯔꯤꯛ ꯄꯥꯏ ꯂꯥꯏꯔꯤꯛ ꯁꯤ ꯄꯥꯔꯕ ꯃꯇꯨꯡꯗ ꯑꯃꯨꯛ ꯅꯨꯃꯤꯗꯥꯡꯒꯤ ꯃꯇꯝꯗꯗꯤ ꯑꯩꯅ ꯂꯥꯏꯔꯤꯛ ꯄꯥꯊꯣꯛꯂꯕ ꯃꯇꯨꯡꯗ ꯄꯨꯡ ꯅꯤꯄꯥꯜ ꯑꯗꯨꯃꯥꯏꯅ ꯇꯥꯔꯛꯄꯩꯗ ꯑꯩ ꯆꯥꯛ ꯆꯥꯊꯣꯛꯑꯦ

ꯍꯥꯏꯕꯗꯤ ꯐꯖꯅ ꯊꯝꯖꯤꯜꯂꯝꯂꯕ ꯃꯇꯨꯡꯗ ꯁꯤꯠꯆꯤꯜꯂꯝꯃꯒ ꯁꯦꯡꯖꯤꯜꯂꯝꯂꯕ ꯃꯇꯨꯡꯗ ꯑꯃꯨꯛꯀ ꯑꯩ ꯉꯥꯏꯍꯥꯛꯇꯪ ꯇꯤ ꯕꯤꯒꯨꯝꯕ ꯉꯥꯛꯇꯪ ꯌꯦꯡꯉꯦ ꯍꯥꯏꯕꯗꯤ ꯉꯥꯛꯇꯪ ꯅꯨꯡꯉꯥꯏꯅꯉꯥꯏꯒꯤ ꯇꯕꯤꯒꯨꯝꯕꯁꯤ ꯌꯦꯡꯑꯦ ꯑꯗꯨꯒ ꯉꯥꯏꯍꯥꯛꯇꯪ ꯑꯃꯨꯛꯀ ꯂꯥꯏꯔꯤꯛ ꯄꯥꯐꯝꯗ ꯇꯦꯕꯜꯗ ꯐꯝꯃꯒ ꯉꯥꯏꯍꯥꯛꯇꯪ ꯂꯥꯏꯔꯤꯛꯁꯤ ꯄꯥꯔꯦ ꯑꯗꯨꯒ ꯑꯃꯨꯛꯀ ꯍꯥꯏꯕꯗꯤ ꯍꯌꯦꯡ ꯁ꯭ꯀꯨꯜ ꯆꯠꯅꯉꯥꯏꯒꯤ ꯑꯃꯨꯛꯀ ꯑꯩ ꯂꯥꯏꯔꯤꯛ ꯂꯥꯡ ꯐꯖꯅ ꯍꯥꯞꯆꯤꯜꯂꯝꯃꯦ ꯑꯗꯨꯒ ꯑꯗꯨꯒ ꯑꯩ ꯇꯨꯝꯅꯉꯥꯏꯒꯤꯗꯃꯛꯇ ꯐꯃꯨꯡ ꯂꯥꯡ ꯐꯖꯅ ꯊꯥꯔꯦ ꯑꯗꯨꯒ ꯑꯩ ꯇꯨꯝꯃꯦ ꯑꯗꯨꯝ